ꯑꯩꯒꯤ ꯌꯨꯝꯒꯤ ꯑꯀꯣꯏꯕꯗ ꯑꯩꯅ ꯎꯆꯦꯛꯁꯤꯡ ꯀꯧꯁꯟꯕꯒꯤ ꯃꯑꯣꯡ ꯑꯁꯤ ꯇꯁꯦꯡꯅ ꯃꯛꯀꯤꯗꯤ ꯃꯈꯣꯏꯒꯤ ꯑꯣꯏꯅ ꯃꯆꯤꯟꯖꯥꯛ ꯊꯥꯕꯤꯕ ꯆꯦꯡꯅ ꯐꯧꯅ ꯆꯤꯡꯕ ꯆꯥꯏꯊꯣꯛꯇꯨꯅ ꯃꯈꯣꯏꯗ ꯄꯤꯖꯗꯨꯅ ꯑꯃꯗꯤ ꯑꯁꯨꯝꯅ ꯇꯧꯕ ꯑꯁꯤꯅ ꯎꯆꯦꯛ ꯀꯌꯥꯁꯨ ꯑꯗꯨꯝꯃꯛ ꯇꯣꯏꯅ ꯂꯥꯛꯏ ꯏꯁꯤꯡꯅ ꯆꯤꯡꯕꯁꯨ ꯑꯗꯨꯝꯃꯛ ꯊꯝꯕꯤꯗꯨꯅ ꯃꯈꯣꯏꯕꯨ ꯃꯆꯤꯟꯖꯥꯛ ꯊꯥꯛꯄꯤ